ꯑꯉꯥꯡ ꯑꯣꯏꯔꯤꯉꯩ ꯑꯩꯅ ꯀ꯭ꯂꯥꯁ ꯁꯕꯦꯟ ꯀ꯭ꯂꯥꯁ ꯁꯕꯦꯟ ꯀꯥꯕ ꯃꯇꯝꯗ ꯏꯃꯥꯟꯅꯕꯤꯁꯤꯡꯒ ꯁ꯭ꯀꯨꯜꯒꯤ ꯑꯣꯏꯅ ꯇ꯭ꯔꯤꯞꯁꯦ ꯁꯦꯟꯗ꯭ꯔꯥꯗ ꯑꯣꯏꯅ ꯆꯠꯂꯦ ꯁꯟꯗ꯭ꯔꯥꯗ ꯆꯠꯄꯀꯥꯟꯗ ꯁ꯭ꯀꯨꯜꯒꯤ ꯕꯁꯇ ꯑꯣꯖꯥꯈꯩꯅ ꯁꯤꯟꯕꯤꯔꯒ ꯑꯩꯈꯣꯏ ꯃꯌꯥꯝ ꯄꯨꯟꯅ ꯇꯧꯔꯒ ꯆꯠꯃꯤꯟꯅꯈꯤꯕꯅꯦ ꯀ꯭ꯂꯥꯁ ꯐꯥꯏꯞ ꯇꯨ ꯐꯥꯏꯞ ꯇꯨ ꯇꯦꯟ ꯐꯥꯏꯞ ꯇꯨ ꯇꯦꯟꯐꯥꯎꯗ ꯏꯆꯦ ꯏꯌꯥꯝꯕ ꯃꯣꯏꯒꯩꯁꯨ ꯌꯥꯎꯋꯦ ꯑꯌꯥꯝꯕ ꯂꯣꯏꯅ ꯄꯨꯟꯅ ꯆꯠꯃꯤꯟꯅꯩ ꯅꯨꯡꯉꯥꯏ ꯁꯦꯟꯗ꯭ꯔꯥꯗ ꯃꯌꯥꯝꯒ ꯄꯨꯟꯅ ꯑꯣꯖꯥꯁꯤꯡꯒ ꯄꯨꯟꯅ ꯆꯥꯛꯁꯨ ꯆꯥꯃꯤꯟꯅꯔꯦ ꯃꯐꯝ ꯑꯗꯨꯗ ꯑꯩꯈꯣꯏ ꯁ꯭ꯀꯨꯜꯗꯨꯒꯤ ꯁ꯭ꯀꯨꯜꯗꯨꯒꯤ ꯄ꯭ꯔꯤꯟꯁꯤꯄꯜꯅꯒ ꯐꯣꯇꯣꯒ ꯀꯥꯞꯃꯤꯟꯅꯗꯅ ꯑꯗꯨꯝ ꯃꯇꯝꯗꯨꯒꯤ ꯐꯣꯇꯣ ꯑꯩ ꯍꯧꯖꯤꯛꯐꯥꯎ ꯑꯗꯨꯝ ꯂꯩꯔꯤ ꯑꯦꯜꯕꯝꯗ ꯌꯨꯝꯗ ꯑꯗꯨꯝ ꯊꯝꯃꯦ ꯑꯉꯥꯡ ꯑꯣꯏꯔꯤꯉꯩꯗ ꯆꯠꯈꯤꯕ ꯇ꯭ꯔꯤꯞꯇꯣ ꯍꯧꯖꯤꯛꯇꯤ ꯍꯜꯂꯛꯑꯔꯣꯏ ꯅꯨꯡꯕꯨꯗꯤ ꯅꯨꯡꯉꯥꯏꯇꯦ ꯑꯃꯨꯛ ꯍꯜꯂꯛꯍꯟꯅꯤꯡꯉꯦ ꯁꯦꯟꯗ꯭ꯔꯥꯗꯣ ꯍꯧꯖꯤꯛꯁꯨ ꯑꯗꯨꯝ ꯆꯠꯄꯨꯗꯤ ꯆꯠꯂꯦ ꯑꯗꯨꯏꯁꯨ ꯑꯉꯥꯡ ꯑꯣꯏꯅ ꯆꯠꯄꯒꯥꯍꯧꯖꯤꯛ ꯆꯠꯄꯒ ꯈꯔꯗꯤ ꯑꯗꯨꯝ ꯈꯦꯠꯅꯔꯦ